ꯍꯜꯂꯣ ꯀꯅꯥ ꯑꯣꯏꯕꯤꯔꯕꯅꯣ ꯑꯥ ꯀꯩ ꯅꯨꯡꯉꯥꯏꯇꯕ ꯂꯩꯔꯒꯦ ꯍꯥꯏꯕꯤꯌꯨ ꯍꯦꯛꯇ ꯑꯣ ꯀꯣꯛ ꯆꯤꯛꯄꯁꯦ ꯉꯔꯥꯡꯗꯒꯤꯇ ꯇꯧꯕ꯭ꯔꯥ ꯅꯠꯇ꯭ꯔꯒꯅ ꯀꯌꯥꯝ ꯀꯨꯏꯔꯒꯦ ꯑꯣ ꯑꯗꯣ ꯍꯧꯖꯤꯛꯀꯤ ꯑꯣꯏꯅꯗꯤ ꯅꯪ ꯍꯣꯁꯄꯤꯇꯥꯜꯗꯁꯨ ꯀꯩꯅꯣ ꯂꯥꯛꯄ ꯐꯔꯛ ꯇꯥꯒꯗꯕ ꯑꯣꯏꯔꯃꯤꯅ ꯐꯥꯔꯁ ꯑꯦꯗ ꯑꯣꯏꯅ ꯄꯤꯔꯒꯦꯕ ꯅꯪ ꯑꯗꯨꯗ ꯇꯦꯕ꯭ꯂꯦꯠ ꯀꯣꯛ ꯆꯤꯛꯄꯒꯤ ꯇꯦꯕ꯭ꯂꯦꯠ ꯑꯃ ꯍꯦꯛꯇ ꯆꯥꯁꯜꯂꯣ ꯑꯗꯣ ꯀꯣꯛ ꯆꯤꯛꯄꯒꯤ ꯃꯔꯝꯁꯦ ꯃꯈꯜ ꯈꯔꯗꯤ ꯂꯩ ꯃꯤꯠ ꯁꯣꯛꯂꯛꯄꯗꯒꯤ ꯑꯣꯏꯕ ꯌꯥꯢ ꯅꯠꯇ꯭ꯔꯒꯅ ꯃꯣꯕꯥꯏꯜ ꯁꯤꯖꯟꯅꯕ ꯍꯦꯟꯅ ꯁꯤꯖꯟꯅꯕꯗꯒꯤ ꯑꯣꯏꯔꯛꯄꯁꯨ ꯌꯥꯏ ꯑꯗꯨꯒ ꯇꯨꯝꯕ ꯋꯥꯠꯄ ꯁꯤꯗꯒꯤꯁꯨ ꯑꯣꯏꯔꯛꯄꯁꯨ ꯌꯥꯏ ꯁꯤꯒꯨꯝꯕ ꯃꯇꯥꯡꯗꯒꯤ ꯃꯤꯠ ꯅꯠꯇꯔꯒ ꯀꯣꯛꯆꯤꯛꯄꯁꯦ ꯑꯗꯨꯝ ꯊꯣꯛꯄꯁꯨ ꯌꯥꯎꯋꯦꯕ ꯑꯗꯣ ꯍꯧꯖꯤꯛꯀꯤ ꯑꯣꯏꯅꯗꯤ ꯅꯪ ꯐꯔꯛꯁꯤ ꯇꯥꯕꯅꯤꯅ ꯚꯨꯂꯤ ꯆꯥꯔꯒ ꯑꯗꯨꯝ ꯈꯔ ꯏꯪꯊꯕ꯭ꯔꯥ ꯌꯦꯡꯕꯤꯔꯣ ꯍꯣꯏ ꯑꯗꯨꯗꯤ ꯊꯝꯖꯔꯒꯦ